ꯑꯩ ꯍꯟꯗꯛ ꯁ꯭ꯀꯜꯀꯦꯟꯗꯤꯒꯤ ꯄꯨꯁ ꯑꯦꯛꯇꯤꯚ ꯏꯟ ꯑꯦꯌꯥꯔ ꯋꯦꯌꯥꯔꯂꯦꯁ ꯏꯌꯥꯔꯕꯠꯇꯣ ꯑꯅꯧꯕꯗꯣ ꯑꯃ ꯐꯣꯔꯇꯤꯊ꯭ꯔꯤ ꯑꯋꯥꯔ ꯕꯦꯇꯔꯤ ꯆꯠꯂꯦꯒ ꯍꯥꯏꯕꯗꯣ ꯑꯗꯨꯗꯣ ꯂꯩꯔꯨꯕꯅꯦꯕꯀꯣ ꯑꯗꯨꯒ ꯍꯦꯛ ꯌꯦꯡꯕꯗꯕꯨꯗꯤ ꯃꯁꯛꯇꯣ ꯌꯥꯝ ꯐꯖꯔꯦ ꯑꯗꯨꯒ ꯁꯤꯖꯤꯟꯅꯕꯗꯗꯤ ꯌꯥꯝꯅ ꯁꯥꯎꯟꯗꯒꯗꯣ ꯑꯃ ꯕꯦꯁꯅ ꯑꯃ ꯇ꯭ꯔꯦꯚꯦꯜꯅ ꯑꯃ ꯄꯨꯡꯆꯥꯏꯗ ꯆꯥꯏꯕꯤꯗꯣ ꯑꯗꯨ ꯇꯧꯋꯦꯕꯀꯣ ꯑꯗꯣ ꯑꯩ ꯍꯥꯟꯅ ꯊꯥꯏꯅꯗꯒꯤ ꯑꯗꯨꯝ ꯁ꯭ꯀꯜꯀꯦꯟꯗꯤ ꯉꯥꯛꯇ ꯁꯤꯖꯤꯟꯅꯔꯒ ꯂꯥꯛꯏꯅꯤ ꯁ꯭ꯀꯜꯀꯦꯟꯗꯤ ꯑꯦꯅꯤ ꯑꯦꯟꯁꯤ ꯇ꯭ꯔꯨ ꯋꯦꯌꯥꯔꯂꯦꯁꯀꯗꯣ ꯑꯗꯨꯁꯨꯨ ꯁꯤꯖꯤꯟꯅꯔꯛꯏꯅꯦꯕ ꯑꯗꯣ ꯍꯟꯗꯛꯀꯤ ꯄ꯭ꯔꯗꯛꯁꯦ ꯔꯦꯇꯤꯡꯗꯁꯨ ꯌꯥꯝ ꯊꯤ ꯂꯩꯔꯝꯃꯦ ꯑꯩꯗꯤ ꯏꯃꯥꯟꯅꯕ ꯑꯃꯅ ꯍꯥꯏꯔꯛꯄꯗꯒꯤ ꯐꯖ ꯑꯅꯧꯕ ꯊꯣꯛꯂꯛꯑꯦꯅ ꯂꯩꯔꯨꯕꯅꯦꯕ ꯑꯗꯨꯒ ꯊꯥꯏꯅꯒꯤ ꯍꯥꯟꯅꯗꯒꯤ ꯂꯩꯔꯛꯄ ꯁ꯭ꯀꯜꯀꯦꯟꯗꯤꯒꯤ ꯄꯣꯠꯆꯩ ꯃꯌꯥꯝꯗꯨꯅ ꯊꯤꯅ ꯐ ꯂꯩꯔꯝꯃꯦ ꯍꯟꯗꯛꯀꯤ ꯀꯩꯅꯣꯗꯨꯗꯤ ꯁꯨꯡꯂꯩꯍꯦꯛ ꯂꯩꯔꯨꯔꯅꯨ ꯚꯥꯏ